ꯍꯦꯜꯂꯣ ꯑꯣ ꯑꯗꯣꯝꯒꯤ ꯁꯤꯗ ꯌꯣꯟꯕꯤꯔꯤꯁꯤꯕꯨ ꯀꯔꯤꯒꯤꯅꯣ ꯁꯤꯁꯤꯕꯣ ꯑꯣ ꯄꯥꯛꯅꯝꯅꯦꯕ ꯄꯥꯛꯅꯝ ꯍꯥꯏꯁꯤꯕꯨ ꯀꯔꯤꯅ ꯁꯦꯝꯒꯦ ꯁꯤꯕꯣ ꯑꯊꯨꯝꯕꯔꯣ ꯅꯠꯇ꯭ꯔꯒ ꯊꯨꯝꯂꯤ ꯊꯨꯝꯂꯤ ꯇꯧꯕ꯭ꯔꯣ ꯃꯍꯥꯎꯗꯤ ꯀꯃꯥꯏꯅ ꯇꯧꯒꯦ ꯁꯤꯕꯣ ꯑꯣ ꯄꯥꯛꯅꯝꯁꯦ ꯉꯥꯔꯤ ꯌꯥꯎꯔꯒ ꯁꯦꯝꯕ ꯉꯥꯔꯤ ꯌꯥꯎꯗꯅ ꯍꯣꯏ ꯑꯣ ꯑꯗꯨꯗꯤ ꯑꯩ ꯑꯃꯃꯝꯗꯤ ꯇ꯭ꯔꯥꯏ ꯇꯧꯒꯦ ꯑꯩꯁꯨ ꯑꯥ ꯑꯥ ꯑꯃꯗ ꯇꯔꯥ ꯄꯤꯌꯦꯕ ꯑꯣ ꯁꯤ ꯑꯃꯃꯝ ꯂꯧꯔꯒꯦ ꯑꯗꯨꯁꯤ ꯃꯣꯔꯣꯛꯇꯤ ꯁꯥꯇꯛ ꯇꯧꯕ꯭ꯔ ꯃꯍꯥꯎꯁꯤ ꯀꯃꯥꯏ ꯇꯧꯒꯦ ꯁꯤꯕꯣ ꯑꯥ ꯑꯣ ꯑꯣ ꯆꯦꯡꯅ ꯇꯧꯔꯒ ꯍꯧꯕ

ꯑꯣ

ꯑꯣ ꯑꯩꯗꯤ ꯑꯍꯥꯟꯕ ꯂꯥꯞꯅ ꯌꯦꯡꯂꯛꯄꯗ ꯑꯩꯈꯣꯏ ꯃꯐꯝꯗ ꯆꯥꯕꯩꯗꯤ ꯄꯦꯟꯀꯦꯛ ꯀꯨꯝꯕꯔꯥ ꯊꯨꯝꯂꯤ ꯊꯨꯝꯂꯤ ꯇꯧꯕ ꯃꯍꯥꯎꯔꯥꯅ ꯈꯜꯂꯨꯔꯦ ꯑꯩꯗꯤ ꯑꯣꯀꯦ ꯑꯣꯀꯦ ꯑꯣ ꯑꯥ

ꯎꯝ ꯃꯥꯅꯤ ꯃꯥꯅꯤ

ꯀꯩꯅꯣ ꯄꯤꯔꯛꯑꯣ ꯑꯁꯤ ꯍꯥꯄꯣ ꯍꯥꯄꯣ ꯆꯥꯛꯍꯥꯎ ꯇꯟꯗꯨꯁꯨ ꯂꯨꯄꯥ ꯇꯔꯥꯒꯤ ꯍꯥꯄꯤꯔꯛꯑꯣ ꯍꯦꯛꯇ ꯑꯗꯒꯤ ꯀꯩꯅꯣꯗꯨꯁꯨ ꯍꯥꯄꯛꯑꯣ ꯁꯤ ꯀꯔꯤ ꯀꯔꯤ ꯃꯇꯝꯗ ꯆꯥꯟꯅꯒꯦ ꯁꯨꯝ ꯆꯥꯒꯨꯝꯕꯒ ꯊꯛꯄ꯭ꯔꯣ ꯅꯠꯇ꯭ꯔ ꯆꯥꯛ ꯀꯨꯝꯕꯒ ꯆꯟꯅꯕ꯭ꯔꯣ ꯀꯃꯥꯏꯅ ꯆꯥꯟꯅꯒꯦ ꯁꯤꯕꯣ

ꯑꯣ ꯑꯣ ꯐꯔꯦ ꯐꯔꯦ ꯑꯗꯨꯗꯤ ꯁꯤꯒꯤꯁꯤ ꯇꯔꯥꯒꯤ ꯄꯤꯔꯛꯑꯣ ꯑꯗꯒꯤ ꯁꯤꯒꯤꯁꯤ ꯀꯩꯅꯣꯁꯤꯗ ꯃꯁꯨꯡ ꯑꯃꯃꯝ ꯄꯤꯔꯛꯑꯣ ꯁꯤꯒꯤ ꯆꯥꯁꯨꯕꯤꯁꯤꯁꯨ ꯑꯃ ꯄꯤꯔꯛꯑꯣ ꯑꯗꯒꯤ ꯀꯩꯅꯣꯁꯤꯁꯨ ꯄꯥꯛꯅꯝꯁꯤꯁꯨ ꯄꯤꯕꯤꯔꯛꯑꯣ ꯑꯗꯒꯤ ꯆꯥꯛꯍꯥꯎ ꯇꯟꯗꯨꯁꯨ ꯄꯤꯔꯛꯑꯣ ꯆꯥꯗꯤ ꯌꯥꯎꯗꯦꯀꯣ ꯅꯪꯒꯤꯁꯦ ꯌꯥꯏꯌꯦ ꯐꯔꯦ ꯐꯔꯦ ꯑꯗꯨꯗꯤ ꯄ꯭ꯂꯥꯁꯇꯤꯛ ꯎꯝ ꯍꯣꯏ ꯍꯣꯏ ꯌꯥꯔꯦ ꯌꯥꯔꯦ ꯍꯥꯞꯄꯣ ꯍꯥꯄꯤꯔꯛꯑꯣ ꯄꯤꯕꯤꯔꯛꯑꯣ ꯁꯦꯁꯦ ꯄꯩꯁꯥ ꯎꯝ ꯊꯝꯃꯦ ꯊꯝꯃꯦ